ꯑꯩꯅ ꯇꯛꯋꯥ ꯇ꯭ꯔꯣꯐꯤ ꯐꯨꯠꯕꯣꯜ ꯑꯃꯗ ꯑꯩ ꯁꯔꯨꯛ ꯌꯥꯔꯝꯃꯤ ꯍꯥꯏꯔꯤꯕ ꯃꯇꯝ ꯑꯁꯤꯗ ꯑꯩ ꯑꯩꯍꯥꯛꯀꯤ ꯆꯍꯤ ꯇꯔꯥꯅꯤꯄꯥꯟꯈꯛ ꯉꯥꯏꯔꯤ ꯑꯩꯈꯣꯏꯒꯤ ꯂꯩꯀꯥꯏꯒꯤ ꯑꯍꯜ ꯂꯃꯟꯁꯤꯡꯅ ꯑꯩꯕꯨ ꯊꯧꯒꯠꯄꯤꯗꯨꯅ ꯍꯥꯏꯔꯤꯕ ꯐꯨꯠꯕꯣꯜ ꯇꯣꯔꯅꯥꯃꯦꯟ ꯑꯗꯨ ꯁꯥꯟꯅꯕ ꯆꯠꯅꯕꯒꯤꯗꯃꯛꯇ ꯌꯨꯝꯗꯒꯤ ꯊꯤꯟꯗꯣꯛꯄꯤꯔꯛꯏ ꯃꯣꯏ ꯃꯌꯥꯝꯁꯨ ꯌꯦꯡꯕ ꯂꯥꯛꯏ ꯑꯗꯨꯗꯨꯒ ꯑꯩꯅ ꯑꯩꯈꯣꯏꯒꯤ ꯆꯠꯂꯤꯕ ꯇꯤꯝ ꯑꯗꯨ ꯑꯩꯈꯣꯏ ꯃꯤꯑꯣꯏ ꯀꯨꯟꯃꯉꯥꯅ ꯁꯥꯏ ꯍꯥꯏꯔꯤꯕ ꯃꯤꯑꯣꯏꯁꯤꯡ ꯑꯗꯨ ꯑꯩꯈꯣꯏꯒꯤ ꯐꯤꯜꯗ ꯇꯥꯔꯕ ꯃꯇꯝꯗ ꯑꯩꯈꯣꯏꯅ ꯎꯠꯂꯤꯕ ꯄꯔꯐꯣꯔꯃꯦꯟꯁ ꯑꯗꯨꯒꯤ ꯃꯇꯨꯡꯏꯟꯅ ꯃꯤꯌꯥꯝꯅ ꯍꯔꯥꯎ ꯇꯌꯥꯝꯕ ꯍꯥꯏꯗꯨ ꯎꯠꯂꯛꯑꯦ ꯑꯩꯈꯣꯏꯅ ꯁꯥꯟꯅꯔꯤꯕ ꯃꯦꯠꯁ ꯑꯁꯤꯗ ꯑꯩꯅ ꯒꯣꯜ ꯏꯍꯥꯟ ꯍꯥꯟꯅ ꯆꯜꯂꯤ ꯑꯩꯅ ꯆꯜꯂꯤꯕ ꯒꯣꯜ ꯑꯁꯤ ꯈꯔ ꯐꯖꯕ ꯃꯑꯣꯡꯗ ꯆꯟꯕꯅ ꯃꯔꯝ ꯑꯣꯏꯗꯨꯅ ꯃꯤꯌꯥꯝꯅ ꯑꯩꯒꯤ ꯃꯤꯡꯇꯕꯨ ꯁꯣꯜꯂꯒ ꯂꯥꯎꯔꯝꯃꯤ ꯍꯥꯏꯔꯤꯕ ꯃꯇꯝ ꯑꯁꯤꯗ ꯑꯩꯒꯤ ꯄꯨꯛꯅꯤꯡ ꯋꯥꯈꯜ ꯑꯁꯤ ꯍꯔꯥꯎꯖꯃꯟꯗꯅ ꯑꯗꯨꯛꯀꯤ ꯃꯇꯤꯛ ꯄꯦꯟꯕ ꯑꯣꯏꯈꯤ ꯍꯥꯏꯔꯤꯕ ꯃꯇꯝ ꯑꯗꯨꯗ ꯑꯩꯅ ꯑꯅꯤꯁꯨꯕ ꯒꯣꯜꯁꯨ ꯆꯟꯅꯕ ꯄꯥꯔꯇꯤꯁꯤꯄꯦꯠ ꯇꯧꯕ ꯃꯇꯝꯗ ꯆꯟꯕ ꯉꯝꯍꯧꯗꯦ ꯃꯊꯪꯒꯤ ꯑꯍꯨꯝꯁꯨꯕ ꯒꯣꯜꯀꯤ ꯇꯥꯏꯃꯤꯡ ꯌꯧꯔꯛꯄ ꯃꯇꯝꯗ ꯄꯦꯅꯥꯏꯜꯇꯤ ꯐꯪꯕꯩ ꯃꯔꯝ ꯑꯣꯏꯅ ꯑꯩꯅ ꯒꯣꯜ ꯑꯃ ꯆꯟꯖꯩ ꯑꯗꯨꯗꯁꯨ ꯃꯌꯥꯝꯅ ꯑꯗꯨꯝ ꯊꯧꯒꯠꯄꯤ ꯑꯩꯒꯤ ꯂꯩꯀꯥꯏꯒꯤ ꯏꯄꯥ ꯏꯆꯟ ꯏꯆꯦ ꯏꯆꯜꯁꯤꯡꯅꯁꯨ ꯃꯣꯏ ꯃꯌꯥꯝꯅ ꯑꯩꯕꯨ ꯑꯩꯅ ꯇꯧꯖꯔꯤꯕ ꯍꯣꯠꯅꯈꯤꯕꯒꯤ ꯃꯇꯨꯡ ꯏꯟꯅ ꯃꯥꯏ ꯄꯥꯛꯄ ꯉꯝꯕꯅꯦꯅ ꯃꯣꯏꯅ ꯑꯩꯈꯣꯏ ꯑꯩꯕꯨ ꯊꯥꯒꯠꯄꯤꯈꯤ ꯍꯥꯏꯔꯤꯀꯥꯟ ꯃꯇꯝ ꯑꯗꯨꯗ ꯑꯩꯒꯤ ꯆꯍꯤ ꯇꯔꯥꯅꯤꯄꯥꯟꯈꯛ ꯌꯧꯔꯤ